ꯑꯁꯦꯡꯕꯅꯤ ꯑꯩ ꯊꯣꯡꯕ ꯊꯥꯛꯄ ꯌꯥꯝꯅ ꯄꯥꯝꯃꯤ ꯑꯩ ꯄ꯭ꯔꯣꯐꯦꯁꯅꯦꯜ ꯑꯣꯏꯕꯗꯤ ꯅꯠꯇꯦ ꯑꯗꯣꯏꯁꯨ ꯑꯩ ꯊꯣꯡꯕ ꯊꯥꯛꯄ ꯌꯥꯝꯅ ꯄꯥꯝꯃꯤ ꯑꯩꯅ ꯄꯥꯝꯖꯔꯤꯕꯁꯤ ꯑꯈꯣꯏ ꯃꯅꯤꯄꯨꯔꯤꯒꯤ ꯑꯣꯏꯕ ꯃꯩꯇꯩꯒꯤ ꯑꯣꯏꯕ ꯇ꯭ꯔꯦꯗꯤꯁꯅꯦꯜ ꯉꯥ ꯊꯣꯡꯕ ꯑꯇꯣꯏꯕ ꯊꯣꯡꯕ ꯑꯗꯒꯤ ꯉꯥꯀꯤꯆꯩ ꯁꯣꯛ ꯑꯦꯂꯤꯁꯥꯒ ꯄꯥꯟꯒ ꯊꯣꯡꯕ ꯑꯗꯒꯤꯗꯤ ꯄꯦꯔꯨꯛ ꯀꯥꯡꯁꯨ ꯑꯁꯤꯒꯨꯝꯕ ꯃꯌꯥꯝ ꯃꯅꯤꯄꯨꯔꯒꯤ ꯏꯟꯗꯤꯖꯤꯅ꯭ꯌꯁ ꯑꯣꯏꯕ ꯔꯦꯁꯤꯄꯤꯁꯤꯡꯁꯦ ꯑꯩ ꯌꯥꯝꯅ ꯍꯩꯖꯅꯤꯡꯏ ꯑꯗꯨ ꯇꯝꯖꯩ ꯑꯗꯒꯤ ꯁꯤꯒꯤ ꯃꯊꯛꯇ ꯑꯩ ꯖꯄꯦꯟꯒꯤ ꯁꯨꯁꯤ ꯁꯦꯝꯕ ꯍꯩꯅꯤꯡꯏ ꯑꯦꯁꯤꯌꯥ ꯃꯅꯨꯡꯗ ꯂꯩꯔꯤꯕ ꯆꯥꯅꯔꯤꯕ ꯁꯤꯐꯨꯠ ꯁ꯭ꯇꯥꯏꯜ ꯃꯈꯣꯏꯒꯤ ꯈꯨꯊꯣꯡ ꯆꯥꯛꯊꯣꯡꯁꯦ ꯄꯥꯝꯃꯤ ꯍꯥꯏꯕ ꯇꯥꯔꯦ ꯍꯩꯅꯤꯡꯏ ꯍꯥꯏꯕ ꯇꯥꯔꯦ ꯑꯗꯨꯒ ꯕꯦꯀꯤꯡꯗꯅ ꯑꯩ ꯄꯦꯔꯤꯁꯔꯣꯝꯗ ꯐ꯭ꯔꯥꯟꯁꯇ ꯍꯥꯏꯕ ꯇꯥꯔꯦ ꯃꯣꯏꯒꯤ ꯕꯦꯀꯤꯡ ꯁ꯭ꯇꯥꯏꯜ ꯕꯦꯀꯤꯡ ꯇꯧꯕꯒꯤ ꯃꯑꯣꯡ ꯁꯤꯁꯦ ꯌꯥꯝꯅ ꯇꯝꯅꯤꯡꯏ ꯑꯩ ꯇꯝꯈꯤꯅꯤ ꯍꯥꯏꯕ ꯇꯥꯔꯦ ꯑꯩ ꯇꯞ ꯇꯞꯅ ꯇꯝꯈꯤꯒꯦꯅ ꯈꯜꯂꯤ